ꯑꯩꯅ ꯊꯥꯖꯕ ꯍꯩꯀꯣꯜ ꯂꯩꯀꯣꯜ ꯑꯗꯨ ꯃꯄꯨꯡ ꯐꯥꯅ ꯆꯥꯥꯎꯈꯠꯂꯛꯑꯕ ꯃꯇꯨꯡꯗ ꯃꯍꯩ ꯌꯥꯜꯂꯛꯑꯕ ꯃꯇꯨꯡꯗ ꯑꯗꯨꯛꯀꯤ ꯃꯇꯤꯛ ꯄꯨꯛꯅꯤꯡ ꯍꯨꯅ ꯅꯨꯡꯁꯤꯕ ꯐꯥꯎꯋꯤ ꯃꯍꯩ ꯄꯥꯜꯂꯛꯑꯕ ꯃꯇꯨꯡꯗ ꯆꯥꯕ ꯐꯪꯉꯅꯤ ꯑꯃꯗꯤ ꯃꯗꯨꯅ ꯑꯩꯈꯣꯏꯗ ꯃꯇꯦꯡ ꯄꯤꯔꯅꯤ ꯍꯥꯏꯕꯗ ꯑꯗꯨꯛꯀꯤ ꯃꯇꯤꯛ ꯅꯨꯡꯉꯥꯏꯖꯕ ꯐꯥꯎꯋꯤ